ꯇ꯭ꯋꯦꯟꯇꯤ ꯐꯣꯔ ꯑꯥꯒꯁ ꯇꯨ ꯊꯥꯎꯖꯟ ꯋꯥꯟ ꯇ꯭ꯋꯦꯟꯇꯤ ꯊ꯭ꯔꯤ ꯑꯥꯒꯁ ꯇꯨ ꯊꯥꯎꯖꯟ ꯋꯥꯟ ꯇ꯭ꯋꯦꯟꯇꯤ ꯁꯤꯛꯁ ꯖꯅꯋꯥꯔꯤ ꯅꯥꯏꯟꯇꯤꯟ ꯅꯥꯏꯟꯇꯤ ꯇꯨ ꯐꯤꯞꯇꯤꯟ ꯑꯥꯒꯁ ꯅꯥꯏꯟꯇꯤꯟ ꯐꯣꯔꯇꯤ ꯁꯚꯦꯟ ꯑꯦꯟ ꯇ꯭ꯋꯦꯜꯞ ꯗꯤꯁꯦꯝꯕꯔ ꯇꯨ ꯊꯥꯎꯖꯟ ꯇ꯭ꯋꯦꯟꯇꯤ ꯐꯣꯔ